ꯁꯥꯟꯅꯩ ꯍꯥꯏꯕꯁꯦ ꯑꯩꯈꯣꯏ ꯃꯅꯤꯄꯨꯔꯗ ꯍꯧꯖꯤꯛ ꯆꯌꯣꯜ ꯈꯨꯗꯤꯡꯃꯛꯀꯤ ꯄꯥꯡꯊꯣꯛꯂꯝꯃꯦ ꯑꯗꯨꯕꯨ ꯍꯧꯖꯤꯛꯇꯤ ꯑꯗꯨꯝ ꯍꯞꯇ ꯑꯃꯗ ꯑꯅꯤꯔꯛ ꯀꯨꯝꯕ ꯑꯍꯨꯝꯂꯛ ꯑꯗꯨꯝ ꯃꯐꯝ ꯃꯅꯤꯄꯨꯔꯒꯤ ꯑꯅꯝꯕ ꯃꯐꯝ ꯈꯨꯗꯤꯡꯃꯛꯇ ꯁꯥꯟꯅꯩ ꯍꯥꯏꯕ ꯁꯤ ꯂꯣꯏꯅ ꯄꯥꯡꯊꯣꯛꯅꯔꯦ ꯁꯥꯟꯅꯩ ꯍꯥꯏꯕ ꯄꯥꯡꯊꯣꯛꯂꯝꯕꯁꯤꯅ ꯑꯩꯈꯣꯏꯗꯒꯤ ꯃꯅꯤꯄꯨꯔꯒꯤ ꯄ꯭ꯔꯖꯥ ꯑꯩꯈꯣꯏꯗ ꯃꯤꯆꯝ ꯑꯩꯈꯣꯏꯗꯗꯤ ꯌꯥꯝꯅ ꯀꯥꯟꯅꯕ ꯑꯃ ꯍꯥꯏꯕꯗꯨ ꯑꯣꯏ ꯑꯗꯨꯝ ꯑꯩꯈꯣꯏꯅ ꯂꯩꯅꯤꯡꯕ ꯈꯣꯠꯅꯤꯡꯕ ꯑꯁꯤꯁꯨ ꯁꯟꯗꯦ ꯍꯥꯏꯕ ꯃꯇꯝꯁꯤꯅ ꯂꯥꯛꯄꯗ ꯑꯗꯨꯝ ꯂꯩ ꯁꯟꯗꯦ ꯈꯨꯗꯤꯡꯒꯤ ꯍꯥꯟꯅꯗꯤ ꯄ꯭ꯔꯖꯥꯗ ꯃꯅꯤꯄꯨꯔꯒꯤ ꯄ꯭ꯔꯖꯥꯗ ꯈꯤꯇꯪ ꯇꯧꯔꯝꯕꯅꯦ ꯍꯧꯖꯤꯛꯇꯤ ꯃꯅꯤꯄꯨꯔꯒꯤ ꯑꯅꯝꯕ ꯗꯤꯁꯇ꯭ꯔꯤꯛ ꯈꯨꯗꯤꯡꯃꯛꯇ ꯂꯣꯏꯅꯃꯛ ꯇꯧꯅꯔꯦ ꯁꯟꯗꯦ ꯃꯥꯔꯀꯦꯠ ꯍꯥꯏꯕꯁꯨ ꯂꯩꯔꯦ ꯋꯥꯏꯅꯁꯗꯦ ꯃꯥꯔꯀꯦꯠ ꯍꯥꯏꯕꯁꯨ ꯂꯩꯔꯦ ꯃꯟꯗꯦ ꯃꯥꯔꯀꯦꯠ ꯍꯥꯏꯕꯁꯨ ꯂꯩꯔꯦ ꯁꯤ ꯑꯅꯝꯕꯅ ꯁꯟꯗꯦ ꯍꯥꯏꯕꯁꯤ ꯂꯣꯏꯅ ꯍꯧꯖꯤꯛ ꯌꯥꯝ ꯀꯟꯅ ꯆꯠꯅꯈꯜꯂꯛꯏꯕ ꯊꯕꯛ ꯑꯃ ꯀꯩꯅꯣ ꯑꯃ ꯕꯤꯖꯤꯅꯦꯁ ꯑꯃ ꯑꯣꯏ ꯁꯟꯗꯦ ꯍꯥꯏꯕꯁꯤ ꯑꯩꯈꯣꯏꯅ ꯂꯥꯛꯄꯗꯒꯤ ꯑꯩꯈꯣꯏꯒꯤ ꯌꯥꯝꯅ ꯆꯥꯟꯅꯕ ꯃꯃꯜꯗ ꯑꯩꯈꯣꯏꯅ ꯐꯪꯕ ꯑꯩꯈꯣꯏꯒꯤ ꯁꯤ ꯀꯥꯟꯅꯕ ꯄꯣꯠꯇꯣ ꯆꯥꯟꯅꯕ ꯃꯃꯜꯗ ꯐꯪꯕ ꯍꯥꯏꯕ ꯆꯥꯟꯅꯕ ꯃꯃꯜꯗꯁꯨ ꯐꯪꯍꯜꯂꯤ ꯀꯥꯟꯅꯕꯁꯨ ꯑꯣꯏ ꯌꯣꯜꯂꯤꯕ ꯃꯤꯗꯨꯗꯁꯨ ꯀꯥꯟꯅꯩ ꯂꯩꯔꯤꯕ ꯑꯩꯈꯣꯏꯗꯁꯨ ꯀꯥꯟꯅꯩ ꯑꯗꯒꯤ ꯁꯟꯗꯦ ꯍꯥꯏꯕ ꯄꯣꯠ ꯑꯁꯤ ꯂꯥꯛꯄꯗꯒꯤ ꯑꯩꯈꯣꯏꯒꯤ ꯑꯩꯈꯣꯏꯗ ꯌꯥꯝꯅ ꯃꯤ ꯄꯨꯟꯕꯒꯤ ꯅꯨꯡꯉꯥꯏꯕꯁꯨ ꯐꯪꯕ ꯏꯃꯥꯟꯅꯕ ꯀꯩꯀꯥ ꯏꯃꯥꯟꯅꯕ ꯊꯦꯡꯅꯕ ꯃꯤ ꯑꯇꯣꯞꯄ ꯊꯦꯡꯅꯕꯗ ꯉꯥꯡꯅ ꯈꯣꯠꯅꯕꯒꯤ ꯑꯩꯈꯣꯏꯅ ꯉꯥꯡꯅꯕꯗ ꯁꯛꯅꯕꯗ ꯀꯤꯗꯕ ꯈꯣꯠꯇꯕ ꯍꯥꯏꯕ ꯑꯃꯁꯨ ꯑꯃꯨꯛ ꯑꯣꯏꯍꯜꯂꯤ ꯁꯟꯗꯦ ꯍꯥꯏꯕ ꯄꯣꯠ ꯑꯁꯤ ꯑꯩꯈꯣꯏ ꯆꯍꯤ ꯈꯨꯗꯤꯡꯃꯛꯀꯤ ꯅꯠꯇꯦ ꯍꯞꯇꯥ ꯈꯨꯗꯤꯡꯒꯤ ꯄꯥꯡꯊꯣꯛꯏ ꯍꯞꯇꯥ ꯈꯨꯗꯤꯡꯒꯤ ꯑꯗꯨꯝ ꯄꯥꯡꯊꯣꯛꯏ ꯋꯥꯏꯅꯁꯗꯦ ꯍꯥꯏꯕ ꯂꯩꯇꯦ ꯑꯗꯨꯝ ꯄꯥꯡꯊꯣꯛꯏ ꯁꯟꯗꯦ ꯍꯥꯏꯕ ꯄꯣꯠꯁꯤ ꯂꯥꯛꯄꯗ ꯑꯩꯈꯣꯏꯗ ꯌꯥꯝ ꯀꯥꯟꯅꯍꯜꯂꯦ ꯄꯥꯡꯁꯨ ꯑꯩꯈꯣꯏ ꯍꯞꯇꯥ ꯈꯨꯗꯤꯡꯒꯤ ꯄꯥꯡꯊꯣꯛꯦ